ꯑꯩꯅ ꯅꯣꯡꯃ ꯑꯩꯈꯣꯏꯒꯤ ꯁꯤꯔꯣꯏ ꯐꯦꯁꯇꯤꯕꯦꯜꯁꯤꯗ ꯐꯣꯇꯣ ꯀꯥꯞꯄ ꯌꯥꯝ ꯄꯥꯝꯖꯈꯤꯕ ꯆꯤꯡꯗꯨꯗ ꯂꯩꯗꯨ ꯀꯔꯝꯕ ꯃꯑꯣꯡꯗ ꯁꯥꯠꯂꯤꯕ ꯀꯝꯗꯧꯔꯤꯕ ꯍꯥꯏꯕꯗꯨ ꯌꯦꯡꯅꯤꯡꯕꯒꯤ ꯅꯣꯡꯃ ꯑꯩꯅꯦ ꯏꯃꯥꯟꯅꯕꯅꯦ ꯑꯩꯈꯣꯏ ꯑꯍꯨꯝ ꯃꯔꯤ ꯆꯠꯈꯤ ꯃꯇꯝꯗꯨꯗ ꯆꯤꯡꯗꯨ ꯑꯋꯥꯡꯕꯗꯨ ꯀꯥꯈꯤ ꯀꯥꯔ ꯀꯥꯟꯗ ꯃꯈꯣꯏꯒꯤ ꯂꯩꯆꯤꯟ ꯅꯣꯡꯐꯥꯏꯒ ꯊꯥꯡꯗꯅ ꯃꯊꯛꯇꯨꯗ ꯍꯦꯛꯇ ꯏꯁꯪ ꯁꯪꯒꯩ ꯐꯖꯅ ꯌꯦꯡꯈꯤꯕꯗ ꯆꯤꯡꯁꯤꯅ ꯃꯔꯣꯟ ꯃꯔꯣꯟ ꯂꯩꯔꯒ ꯆꯤꯡꯁꯥꯡꯁꯤꯡꯗꯨꯒ ꯍꯦꯛꯇ ꯌꯦꯡꯈꯤꯕꯗ ꯂꯩꯁꯤꯡꯗꯨꯒ ꯌꯥꯝ ꯆꯥꯅꯅ ꯐꯖꯈꯤꯕ ꯑꯗꯨꯗ ꯑꯩꯅ ꯍꯦꯛ ꯆꯠꯆꯔꯨꯏꯕ ꯐꯣꯇꯣꯒ꯭ꯔꯥꯐꯤ ꯄꯥꯝꯖꯔꯨꯕꯗꯣ ꯃꯗꯨꯃꯛ ꯍꯦꯛ ꯊꯣꯛꯈꯤꯕꯅꯤ